ꯁꯝꯂꯞꯅ ꯍꯥꯏꯔꯕꯗ ꯔꯣꯜ ꯑꯣꯐ ꯗ ꯔꯣꯜ ꯑꯣꯐ ꯗ ꯃꯦꯟꯁꯦ ꯅꯨꯄꯥꯒꯤ ꯔꯣꯜꯗꯤ ꯑꯩꯈꯣꯏ ꯃꯅꯤꯄꯨꯔꯗꯗꯤ ꯅꯨꯄꯥꯒꯤ ꯔꯣꯜꯁꯤ ꯄꯩꯁꯥ ꯇꯥꯟꯕ ꯄꯩꯁꯥ ꯇꯥꯜꯂꯒ ꯏꯃꯨꯡꯗ ꯄꯨꯁꯤꯜꯂꯛꯄ ꯑꯗꯨꯒ ꯅꯨꯄꯤꯒꯤ ꯔꯣꯜꯁꯤꯅ ꯏꯃꯨꯡꯒꯤ ꯊꯕꯛꯁꯤ ꯁꯦꯟꯅꯕ ꯑꯩꯅ ꯄꯤꯔꯤꯁꯤ ꯑꯣꯅꯦꯁ ꯕ꯭ꯔꯨꯆꯨꯋꯦꯜ ꯑꯟꯁꯔꯅꯤ ꯃꯤ ꯈꯔꯅꯁꯨ ꯌꯥꯅꯤꯡꯗꯕ ꯌꯥꯏ ꯑꯗꯨꯕꯨ ꯁꯤꯃꯛꯅꯤ ꯑꯩꯈꯣꯏꯅ ꯇꯥꯟꯁꯤꯜꯂꯛꯀꯅꯤ ꯅꯨꯄꯥꯅ ꯇꯥꯟꯒꯗꯕꯅꯤ ꯑꯗꯨꯒ ꯅꯨꯄꯤꯅ ꯆꯥꯛ ꯑꯦꯟꯁꯥꯡ ꯏꯃꯨꯡꯒꯤ ꯑꯩꯈꯣꯏꯒꯤ ꯅꯨꯄꯤꯁꯨ ꯑꯃꯔꯣꯝꯗ ꯍꯦꯜꯞ ꯇꯧꯔꯤꯅꯦ ꯃꯣꯏꯁꯨ ꯇꯧꯗꯕ ꯅꯠꯇꯦ ꯅꯨꯄꯤ ꯂꯩꯔꯝꯗ꯭ꯔꯒꯗꯤ ꯅꯨꯄꯥ ꯑꯩꯈꯣꯏ ꯋꯥꯗꯣꯏꯅꯤ ꯃꯣꯏꯁꯨ ꯏꯃꯨꯡꯗꯨꯒꯤ ꯏꯀ꯭ꯋꯦꯜ ꯄꯥꯔꯠꯇ ꯃꯣꯏꯅ ꯃꯇꯦꯡ ꯄꯥꯡꯉꯤꯅꯤ ꯁꯤꯒꯤ ꯀꯩꯅꯣꯁꯤ ꯍꯣꯏ ꯍꯧꯖꯤꯛ ꯃꯇꯝꯒꯤ ꯃꯇꯨꯡꯏꯟꯅ ꯀꯩꯅꯣꯁꯦ ꯑꯩꯈꯣꯏꯁꯦ ꯀꯩꯅꯣꯁꯦ ꯇꯧꯔꯛꯏ ꯑꯩꯈꯣꯏ ꯀꯔꯤ ꯍꯥꯏꯅꯤ ꯏꯚꯣꯜꯐ ꯇꯧꯔꯤꯅꯤ ꯍꯧꯖꯤꯛꯇꯤ ꯆꯥꯎꯈꯠꯂꯛꯄꯒꯤ ꯃꯇꯨꯡꯏꯟꯅ ꯅꯨꯄꯤꯁꯨ ꯊꯕꯛ ꯇꯧꯍꯜꯂꯛꯏ ꯑꯗꯨꯒ ꯅꯨꯄꯥꯁꯨ ꯊꯕꯛ ꯇꯧꯔꯤ ꯅꯨꯄꯤ ꯅꯨꯄꯥ ꯏꯀ꯭ꯋꯦꯜ ꯏꯀ꯭ꯋꯦꯜꯂꯤ ꯊꯕꯛꯁꯤ ꯑꯗꯨꯝ ꯐꯪꯅꯕꯒꯤ ꯆꯥꯟꯁ ꯍꯧꯖꯤꯛ ꯂꯩꯔꯦ ꯇꯧꯅꯔꯤ ꯑꯗꯨꯕꯨ ꯇꯧꯅꯤꯡꯗꯕ ꯀꯥꯡꯕꯨꯅꯗꯤ ꯑꯗꯨꯝ ꯍꯥꯎꯁ ꯋꯥꯏꯐ ꯑꯣꯏꯅ ꯂꯩꯅꯤꯡꯕ ꯀꯥꯡꯒꯨꯅꯗꯤ ꯍꯥꯎꯁ ꯋꯥꯏꯐ ꯑꯣꯏꯅ ꯂꯩꯔꯤ ꯑꯗꯨꯒ ꯀꯣꯏꯁꯤꯟꯁꯤꯒꯤ ꯃꯇꯨꯡ ꯏꯟꯅ ꯅꯨꯄꯥꯅꯗꯤ ꯑꯗꯨꯝ ꯄꯩꯁꯥ ꯇꯥꯜꯂꯛꯄ ꯅꯨꯄꯤꯅ ꯏꯃꯨꯡꯒꯤ ꯊꯕꯛ ꯇꯧꯕ ꯁꯤꯅꯤ